ꯍꯥꯏ ꯍꯥꯏ ꯀꯔꯝ ꯇꯧꯕ꯭ꯔꯣ ꯀꯔꯤ ꯇꯧꯕ꯭ꯔꯣ ꯍꯧꯖꯤꯛ ꯀꯥꯟ ꯉꯁꯤ ꯀꯗꯥꯏ ꯆꯠꯂꯦ ꯍꯣꯏꯅꯦ ꯑꯩ ꯀꯔꯤꯔ ꯍꯧꯖꯤꯛꯀꯥꯟꯗꯤ ꯃꯇꯃ ꯁꯨꯡꯆꯠ ꯆꯠꯇꯦꯗ ꯉꯁꯤꯅ ꯑꯃꯨꯛꯀ ꯅꯣꯡ ꯆꯨꯈꯥꯏꯕ ꯉꯔꯥꯡ ꯉꯔꯥꯡ ꯅꯍꯥꯟꯗꯗꯤ ꯍꯣꯏ ꯅꯨꯡꯁꯥ ꯁꯥꯕꯗꯨꯅ ꯉꯔꯥꯡ ꯉꯔꯥꯡ ꯅꯍꯥꯟꯅ ꯌꯥꯝ ꯁꯥꯔꯒ ꯉꯔꯥꯡ ꯅꯨꯡꯗꯥꯡꯗꯒꯤ ꯆꯨꯕ ꯍꯧꯕꯗꯨ ꯂꯦꯞꯇꯗꯅ ꯑꯗꯨꯝꯍꯥꯏꯅ ꯆꯨꯔꯕꯗꯨ ꯑꯣꯏ ꯍꯦ ꯋꯥꯔꯦꯗ ꯅꯣꯡ ꯆꯨꯔꯦ ꯇꯜꯂꯦ ꯅꯨꯡꯁꯥ ꯁꯥꯏ ꯇꯜꯂꯦ ꯀꯔꯝ ꯇꯧꯁꯤꯔꯣ ꯍꯣꯏ ꯑꯗꯨꯁꯨ ꯍꯣꯏ ꯍꯣꯏ ꯃꯥꯅꯤ ꯃꯥꯅꯤ ꯃꯥꯅꯤ ꯏꯁꯤꯡꯒ ꯇꯥꯡꯈꯠꯄ ꯁꯥꯔꯦꯅꯦꯍꯦ ꯂꯧꯒ ꯏꯁꯤꯡ ꯂꯣꯏꯅ ꯇꯥꯡꯈꯔꯦ ꯂꯩꯇꯔꯦ ꯀꯪꯈꯔꯦ

ꯍꯣꯏ ꯍꯣꯏ ꯑꯁ ꯅꯨꯡꯁꯥ ꯁꯥꯕꯁꯦ ꯍꯣꯏ ꯍꯣꯏ ꯍꯣꯏ ꯑꯗꯨꯝ ꯇꯧꯁꯤꯀꯣ